ꯑꯩꯍꯥꯛꯀꯤ ꯑꯦꯔꯤꯌꯥꯗ ꯇ꯭ꯔꯦꯕꯦꯟ ꯑꯦꯖꯦꯟ ꯂꯩ ꯃꯗꯨꯗꯤ ꯅꯝꯕꯔ ꯋꯥꯟꯗ ꯂꯝꯖꯤꯡꯕ ꯅꯝꯕꯔ ꯇꯨꯗ ꯁꯤꯔꯣꯏ ꯇ꯭ꯔꯦꯕꯦꯜꯁ ꯅꯝꯕꯔ ꯊ꯭ꯔꯤꯗ ꯅꯦꯠ ꯋꯥꯛ ꯇ꯭ꯔꯦꯕꯦꯜ ꯑꯁꯤꯅꯆꯤꯡꯕꯅꯤ ꯇ꯭ꯔꯦꯕꯦꯟ ꯑꯦꯖꯦꯟꯗꯥ ꯑꯦꯖꯦꯟꯅ ꯀꯥꯟꯅꯕꯗꯤ ꯃꯈꯣꯏꯅ ꯑꯩꯈꯣꯏꯗ ꯃꯈꯣꯏꯅ ꯂꯝ ꯀꯣꯏꯕ ꯂꯥꯛꯄꯗ ꯑꯩꯈꯣꯏꯗꯁꯨ ꯃꯈꯣꯏꯒꯤ ꯀꯥꯟꯅꯕ ꯃꯐꯝ ꯑꯃꯗꯒꯤ ꯃꯐꯝ ꯑꯃꯗ ꯆꯠꯄꯗ ꯂꯩꯔꯤꯕ ꯃꯐꯝ ꯑꯗꯨꯒꯤ ꯃꯁꯤꯗ ꯐꯖꯕ ꯃꯐꯝ ꯂꯩ ꯑꯗꯨꯗ ꯃꯐꯝ ꯐꯖꯕ ꯂꯩ ꯍꯥꯏꯕꯅꯆꯤꯡꯕ ꯃꯈꯣꯏꯅ ꯑꯩꯈꯣꯏꯗ ꯇꯥꯛꯄꯤ ꯃꯁꯤꯅ ꯑꯩꯈꯣꯏꯕꯨ ꯃꯤꯠ ꯅꯥ ꯁꯤꯡꯕ ꯑꯗꯒꯤ ꯑꯩꯈꯣꯏꯅ ꯆꯠꯄꯗ ꯍꯦꯟꯅ ꯈꯨꯗꯣꯡꯆꯥꯕ ꯑꯣꯏꯍꯜꯂꯤ